ꯀꯇꯤꯅꯔꯒꯤ ꯃꯇꯥꯡꯗꯅꯤ ꯑꯩ ꯍꯥꯏꯒꯦ ꯇꯧꯋꯤꯁꯦ ꯍꯥꯏꯕꯗꯤ ꯒꯥꯔꯗꯦꯟ ꯁꯦꯝꯕ ꯃꯇꯝꯁꯤꯗ ꯑꯩꯈꯣꯏꯅ ꯏꯁꯤꯡ ꯆꯪꯉꯤ ꯁꯣꯏꯜ ꯆꯪꯉꯤ ꯍꯥꯔ ꯆꯪꯅꯤ ꯌꯥꯝ ꯆꯪꯉꯛꯀꯅꯤ ꯑꯗꯨꯅ ꯑꯗꯨꯒ ꯅꯥꯄꯤ ꯑꯁꯣꯡꯕꯁꯦ ꯁꯦꯡꯕ ꯃꯊꯧ ꯇꯥꯏ ꯑꯗꯨꯒ ꯁꯟ ꯆꯪꯗꯉꯥꯏ ꯈꯥꯖꯤꯟꯕ ꯋꯥꯜ ꯈꯥꯖꯤꯟꯕ ꯃꯊꯧ ꯇꯥꯏꯀꯣ ꯑꯗꯨ ꯃꯣꯏꯒ ꯏꯝꯄꯣꯔꯇꯦꯟ ꯌꯥꯝ ꯑꯣꯏꯌꯦ ꯑꯗꯨꯒꯨꯝꯕ ꯍꯥꯏꯕ ꯇꯥꯔꯦ